ꯑꯩꯈꯣꯏꯅ ꯑꯉꯥꯡ ꯑꯣꯏꯔꯤꯉꯩ ꯃꯇꯝꯗ ꯀꯣꯏꯕ ꯆꯠꯄꯗ ꯁꯦꯟꯗ꯭ꯔꯥ ꯆꯠꯄꯗ ꯏꯃꯥꯟꯅꯕ ꯏꯃꯥꯟꯅꯕꯤ ꯃꯌꯥꯝꯒ ꯅꯨꯡꯁꯤ ꯆꯥꯅꯅ ꯍꯔꯥꯎꯅ ꯆꯠꯃꯤꯟꯅꯈꯤ ꯃꯇꯝꯗꯨ ꯌꯥꯝ ꯅꯨꯡꯉꯥꯏꯕ ꯃꯇꯝ ꯑꯣꯏꯈꯤ ꯌꯥꯝ ꯅꯨꯡꯉꯥꯏꯈꯤ ꯃꯐꯝꯗꯨꯗ ꯑꯥꯏꯁ ꯀ꯭ꯔꯤꯝ ꯆꯥꯃꯤꯟꯅꯗꯅ ꯐꯣꯇꯣ ꯀꯥꯞꯃꯤꯟꯅꯗꯅ ꯏꯃꯥꯟꯅꯕ ꯏꯃꯥꯟꯅꯕꯤ ꯃꯌꯥꯝꯒ ꯌꯥꯝ ꯍꯔꯥꯎ ꯃꯣꯃꯣꯟ ꯅꯣꯛꯃꯤꯟꯅꯗꯅ ꯌꯥꯝ ꯍꯔꯥꯎꯅ ꯇꯔꯥꯝꯅ ꯂꯩꯃꯤꯟꯅꯈꯤ ꯈꯨꯗꯤꯡꯃꯛ ꯑꯗꯣ ꯍꯧꯖꯤꯛꯇꯤ ꯍꯜꯂꯛꯂꯔꯣꯏ ꯌꯥꯝ ꯅꯨꯡꯉꯥꯏꯕ ꯌꯥꯝ ꯅꯨꯡꯁꯤꯕ ꯋꯥꯔꯤ ꯑꯃ ꯑꯣꯏꯍꯧꯔꯅꯤ ꯍꯧꯖꯤꯛꯐꯥꯎ ꯅꯤꯡꯁꯤꯡꯕꯗ ꯋꯥꯗꯕ ꯌꯥꯝ ꯅꯤꯡꯁꯤꯡꯅꯤꯉꯥꯏ ꯑꯣꯏꯕ ꯊꯧꯗꯣꯛ ꯑꯃ ꯑꯣꯏꯔꯦ ꯌꯥꯝ ꯅꯨꯡꯁꯤ ꯌꯥꯝ ꯅꯤꯡꯁꯤꯡꯅꯤꯉꯥꯏ ꯑꯣꯏ ꯏꯃꯥꯟꯅꯕ ꯏꯃꯥꯟꯅꯕꯤꯁꯤꯡ ꯌꯥꯝ ꯅꯨꯡꯁꯤꯔꯛꯏ ꯀꯥꯎꯕ ꯉꯝꯂꯔꯣꯏꯗꯕ ꯋꯥꯔꯤ ꯀꯌꯥ ꯑꯣꯏꯍꯧꯔꯅꯤ

ꯑꯃꯗꯤ ꯂꯩꯃꯔꯥꯝꯗ ꯆꯪꯕ ꯃꯇꯝꯗꯁꯨ ꯏꯁꯤꯡꯗ ꯏꯃꯥꯟꯅꯕ ꯏꯃꯥꯟꯅꯕꯤ ꯃꯌꯥꯝꯒ ꯏꯁꯤꯡꯗ ꯏꯔꯨꯖꯃꯤꯟꯅꯗꯅ ꯆꯥꯏꯃꯤꯟꯅꯗꯅ ꯌꯥꯝ ꯅꯨꯡꯁꯤꯅꯅ ꯌꯥꯝ ꯍꯔꯥꯎ ꯃꯃꯣꯟ ꯅꯣꯛꯃꯤꯟꯅꯗꯅ ꯐꯣꯇꯣ ꯚꯤꯗꯤꯌꯣ ꯀꯌꯥ ꯅꯝꯃꯤꯟꯅꯗꯅ ꯑꯆꯥ ꯑꯊꯛ ꯀꯌꯥ ꯆꯥꯃꯤꯟꯅꯗꯅ ꯌꯥꯝ ꯅꯨꯡꯁꯤꯅꯅ ꯆꯠꯈꯤ ꯌꯥꯝ ꯅꯨꯡꯁꯤ ꯍꯧꯖꯤꯛꯇꯤ ꯃꯇꯝꯗꯣ ꯂꯥꯛꯂꯔꯣꯏ ꯑꯃꯨꯛ ꯍꯟꯅ ꯌꯥꯝ ꯅꯨꯡꯁꯤꯕ ꯋꯥꯔꯤ ꯑꯃ ꯑꯣꯏꯍꯧꯔꯅꯤ